ꯑꯩꯈꯣꯏꯒꯤ ꯐꯦꯃꯂꯤ ꯑꯃꯗꯤ ꯔꯤꯂꯦꯇꯤꯚꯁꯤꯡꯒ ꯄꯨꯟꯅ ꯆꯠꯃꯤꯟꯅꯅꯤꯡꯕꯒꯤ ꯋꯥꯈꯜ ꯑꯁꯦ ꯑꯩꯈꯣꯏ ꯃꯇꯝ ꯈꯨꯗꯤꯡꯃꯛꯇ ꯂꯝ ꯀꯣꯏꯕ ꯆꯠꯄ ꯑꯣꯏꯒꯦꯔ ꯑꯦꯅꯤ ꯃꯐꯝ ꯑꯃꯗ ꯆꯠꯄ ꯑꯣꯏꯒꯦꯔ ꯀꯩꯅꯣꯝꯃ ꯑꯩꯈꯣꯏꯅ ꯆꯠꯅꯤꯡꯕ ꯃꯇꯝꯗ ꯐꯦꯝꯂꯤ ꯅꯠꯇ꯭ꯔꯒ ꯔꯤꯂꯦꯇꯤꯚꯁꯤꯡꯒ ꯆꯠꯅꯤꯡꯕꯒꯤ ꯋꯥꯈꯜ ꯑꯃ ꯂꯩꯖꯩ ꯏꯇꯣꯞꯇ ꯆꯠꯄꯗꯤ ꯑꯌꯥꯝꯕ ꯑꯩꯈꯣꯏꯅ ꯆꯠꯅꯤꯡꯕ ꯐꯥꯎꯗꯦ ꯐꯦꯝꯂꯤ ꯅꯠꯇ꯭ꯔꯒ ꯔꯤꯂꯦꯇꯤꯚꯁꯤꯡꯒ ꯆꯠꯄꯁꯨ ꯌꯥꯝꯅ ꯅꯨꯡꯉꯥꯏꯕ ꯃꯈꯜ ꯑꯃꯅꯤ ꯈꯨꯗꯤꯡꯃꯛ ꯑꯩꯈꯣꯏꯅ ꯂꯩꯅꯤꯡꯕ ꯆꯥꯅꯤꯡꯕ ꯈꯨꯗꯤꯡꯃꯛ ꯀꯣꯏꯅꯤꯡꯕ ꯈꯨꯗꯤꯡꯃꯛꯁꯨ ꯐꯦꯝꯂꯤꯁꯤꯡꯒ ꯔꯤꯂꯦꯇꯤꯚꯁꯤꯡꯒ ꯆꯠꯄꯅ ꯍꯦꯟꯅ ꯅꯨꯡꯉꯥꯏ ꯈꯨꯗꯤꯡꯃꯛ ꯈꯨꯗꯣꯡ ꯆꯥꯕꯁꯨ ꯐꯪꯏ ꯀꯔꯤꯒꯨꯝꯕ ꯑꯀꯥꯏꯕ ꯀꯌꯥ ꯑꯃ ꯌꯥꯎꯔꯛꯑꯒꯁꯨ ꯐꯦꯝꯂꯤꯁꯤꯡ ꯌꯥꯎꯔꯒꯗꯤ ꯑꯩꯈꯣꯏꯗ ꯍꯦꯟꯅ ꯅꯨꯡꯉꯥꯏꯕ ꯑꯃꯗꯤ ꯑꯩꯈꯣꯏꯗ ꯀꯔꯤꯒꯨꯝꯕ ꯅꯨꯡꯉꯥꯏꯇꯕ ꯐꯤꯜ ꯇꯧꯔꯛꯑꯒꯁꯨ ꯐꯦꯝꯂꯤꯁꯤꯡ ꯌꯥꯎꯔꯒꯗꯤ ꯑꯩꯒꯤ ꯋꯥꯈꯜ ꯅꯨꯡꯉꯥꯏꯔꯛꯄ ꯀꯩꯒꯨꯝꯕ ꯃꯇꯝꯗ ꯑꯩꯒꯤ ꯅꯨꯡꯉꯥꯏꯇꯕ ꯃꯨꯠ ꯑꯃ ꯂꯩꯔꯒꯁꯨ ꯐꯦꯝꯂꯤꯁꯤꯡꯅ ꯈꯪꯕꯤꯔꯒ ꯀꯔꯤꯒꯨꯝꯕ ꯑꯃ ꯀꯣꯏꯕ ꯆꯠꯂꯁꯤ ꯍꯥꯏꯔꯒꯁꯨ ꯄꯨꯟꯅ ꯆꯠꯃꯤꯟꯅꯕ ꯉꯥꯏꯍꯥꯛꯇꯪ ꯅꯨꯡꯉꯥꯏꯇꯕ ꯂꯩꯔꯝꯃꯁꯨ ꯏꯛꯅꯣꯔ ꯇꯧꯊꯣꯛꯑꯒ ꯀꯔꯤꯒꯨꯝꯕ ꯑꯃ ꯑꯩꯉꯣꯟꯗ ꯍꯦꯞꯄꯤ ꯑꯣꯏꯕ ꯋꯥꯈꯜ ꯑꯃ ꯂꯥꯛꯄ ꯑꯁꯤꯒꯨꯝꯕ ꯃꯔꯝ ꯑꯣꯏꯔꯒ ꯐꯦꯝꯂꯤꯁꯤꯡꯒ ꯔꯤꯂꯦꯇꯤꯚꯁꯤꯡꯒ ꯄꯨꯟꯅ ꯆꯠꯄꯅ ꯍꯦꯟꯅ ꯅꯨꯡꯉꯥꯏꯑꯦꯅ ꯈꯜꯂꯤ ꯂꯝ ꯆꯠꯄꯗ ꯑꯣꯏꯔꯒꯁꯨ ꯑꯦꯅꯤ ꯃꯐꯝ ꯑꯃꯗ ꯆꯠꯂꯁꯨ ꯑꯗꯨꯒꯤ ꯃꯊꯛꯇ ꯇꯣꯉꯥꯟꯅ ꯏꯁꯇꯗꯤ ꯇꯨꯔ ꯆꯠꯄ ꯑꯣꯏꯒꯦꯔ ꯑꯦꯅꯤ ꯐ꯭ꯔꯦꯟꯁꯤꯡꯒ ꯆꯠꯄ ꯑꯣꯏꯔꯒꯁꯨ ꯑꯣꯖꯥꯁꯤꯡꯒ ꯄꯨꯟꯅ ꯁꯥꯇ꯭ꯔꯁꯤꯡꯒ ꯏꯃꯥꯟꯅꯕꯤ ꯀꯌꯥ ꯏꯃꯥꯟꯅꯕ ꯀꯌꯥꯒ ꯄꯨꯜꯂꯒ ꯆꯠꯄꯁꯤꯅ ꯑꯁꯤꯁꯨ ꯑꯗꯨꯝ ꯅꯨꯡꯉꯥꯏꯕ ꯃꯈꯜ ꯑꯃꯅꯤ ꯈꯨꯗꯤꯡꯃꯛ ꯑꯁꯤꯁꯨ ꯅꯨꯡꯉꯥꯏꯕ ꯃꯈꯜ ꯑꯃ ꯑꯁꯤꯗꯁꯨ ꯑꯩꯈꯣꯏ ꯁꯔꯨꯛ ꯌꯥꯔꯤ ꯈꯨꯗꯤꯡꯃꯛ ꯂꯝꯀꯣꯏꯕ ꯆꯠꯂꯒꯁꯨ ꯐ꯭ꯔꯦꯟ ꯑꯃꯗꯤ ꯑꯣꯖꯥꯁꯤꯡꯒ ꯄꯨꯟꯅ ꯆꯠꯄ ꯑꯁꯤꯒꯨꯝꯕ ꯈꯪꯗꯕ ꯀꯌꯥ ꯑꯃꯁꯨ ꯎꯕ ꯐꯪꯕ ꯑꯁꯤꯁꯨ ꯅꯨꯡꯉꯥꯏꯕ ꯃꯈꯜ ꯑꯃꯅꯤ ꯑꯩꯈꯣꯏꯒꯤ ꯂꯥꯏꯐꯇ ꯍꯥꯏꯔꯒꯗꯤ ꯈ꯭ꯋꯥꯏꯗꯒꯤ ꯅꯨꯡꯉꯥꯏꯕ ꯍꯥꯏꯔꯒꯗꯤ ꯂꯝ ꯀꯣꯏꯕ ꯆꯠꯄ ꯃꯐꯝ ꯑꯃꯗ ꯈꯪꯗꯕ ꯃꯐꯝ ꯑꯃꯗ ꯎꯕ ꯐꯪꯉꯛꯄ ꯑꯩꯅ ꯈꯪꯉꯝꯗꯕ ꯄꯣꯠ ꯑꯃꯁꯨ ꯎꯕ ꯐꯪꯉꯛꯄ ꯑꯗꯣ ꯃꯐꯝꯗꯨꯒꯤ ꯑꯦꯔꯤꯌꯥꯗꯨꯒꯤ ꯖꯒꯥ ꯖꯒꯥꯗꯨꯒꯤ ꯑꯦꯅꯤ ꯀꯜꯆ꯭ꯔꯕꯨ ꯑꯣꯏꯒꯦꯔ ꯑꯦꯅꯤ ꯏꯁꯄꯣꯔꯠꯁꯀꯤ ꯂꯝꯗꯕꯨ ꯑꯣꯏꯒꯦꯔ ꯑꯩꯈꯣꯏꯅ ꯈꯪꯅꯤꯡꯕ ꯀꯌꯥ ꯑꯃ ꯎꯕ ꯐꯪꯉꯛꯄꯁꯦ ꯑꯩꯈꯣꯏ ꯏꯁꯥꯗ ꯌꯥꯝꯅ ꯅꯨꯡꯉꯥꯏꯕ ꯑꯃ ꯐꯥꯎꯏ ꯑꯗꯨꯅ ꯃꯔꯝ ꯑꯣꯏꯔꯒ ꯈꯨꯗꯤꯡꯃꯛ ꯆꯠꯅꯤꯡꯕ ꯊꯣꯛꯅꯤꯡꯕ ꯀꯣꯏꯅꯤꯡꯕ ꯈꯨꯗꯤꯡꯃꯛꯁꯦ ꯑꯄꯥꯝꯕ ꯈꯨꯗꯤꯡꯃꯛ ꯎꯕ ꯐꯪꯏꯑꯅ ꯈꯜꯂꯤ